ꯍꯜꯂꯣ ꯔꯣꯁꯤꯅꯥ ꯀꯩꯗꯧꯔꯝꯃꯤꯅꯣ ꯅꯪꯕꯨ

ꯀꯔꯤ ꯏꯃꯣꯏꯅꯨꯗꯣ ꯀꯔꯤ ꯀꯔꯤ ꯏꯃꯣꯏꯅꯨꯗꯨ ꯇꯥꯔꯤꯛ ꯀꯌꯥ ꯇꯥꯔꯤꯃꯣ ꯀꯌꯥꯅꯤ ꯄꯥꯟꯕꯗꯅꯣ ꯋꯥꯛꯆꯤꯡꯒꯤ ꯑꯩ ꯀꯥꯎꯊꯣꯛꯈ꯭ꯔꯦ ꯍꯥꯏꯕ ꯑꯦ ꯑꯩꯗꯨ ꯍꯟꯗꯛꯇꯣ ꯀꯦꯂꯦꯟꯗꯔꯁꯨ ꯂꯩꯍꯧꯗ꯭ꯔꯕ ꯑꯗꯨꯒꯤꯅꯦ ꯏꯃꯨꯏꯅꯨꯗꯨ ꯋꯥꯠꯇꯔꯦꯅ ꯑꯩꯅ ꯀꯩꯅꯣ ꯆꯦꯡꯐꯨ ꯀꯩꯀꯥꯗꯨꯁꯨ ꯐꯦꯡꯗꯣꯛꯑꯒ ꯇꯧꯗꯧꯗꯣ ꯑꯩꯅ ꯏꯃꯣꯏꯅꯨ ꯅꯨꯃꯤꯠꯇꯨꯕꯨ ꯇꯥꯔꯤꯛ ꯀꯌꯥ ꯑꯣꯏꯔꯤꯅꯣ ꯑꯩ ꯊꯕꯛꯀ ꯐꯥꯡꯖꯟꯅꯗꯣꯔꯤꯕ꯭ꯔꯥ ꯑꯃꯨꯛ ꯌꯨꯝꯗ ꯂꯩꯇꯕꯒꯤ ꯇꯟꯖꯥ ꯑꯃꯨꯛ ꯑꯥ ꯊꯕꯛ ꯃꯐꯝ ꯆꯠꯈ꯭ꯔꯗꯤ ꯑꯃꯨꯛ ꯈꯟꯕꯒꯤ ꯑꯗꯨꯒꯤ ꯅꯨꯃꯤꯠꯇꯨꯗꯤ ꯑꯩꯅ ꯏꯃꯣꯏꯅꯨ ꯅꯨꯃꯤꯠꯇꯨ ꯀꯩꯅꯣ ꯇꯧꯗꯥꯏꯅꯦ ꯑꯩꯈꯣꯏꯒꯤ ꯂꯥꯏꯗ ꯑꯩꯈꯣꯏꯒꯤ ꯀꯩꯅꯣꯗ ꯐꯨꯡꯒꯥ ꯂꯥꯏꯔꯨꯗ ꯅꯠꯇ꯭ꯔꯣ ꯀꯠꯄꯗꯨꯕꯨ ꯎꯝ ꯎꯝ ꯎꯝ ꯑꯥ ꯍꯣꯏꯌꯦ ꯑꯗꯨꯗꯤ ꯑꯩꯗꯣ ꯎꯝ ꯎꯝ ꯎꯝ ꯎꯝ ꯎꯝ ꯎꯝ

ꯎꯝ

ꯑꯣ ꯍꯣ ꯅꯪꯅ ꯅꯌꯨꯝꯗꯣ ꯍꯥꯟꯅ ꯄꯥꯜꯂꯃꯤꯅ ꯅꯪꯗꯤ ꯂꯣꯏꯅ ꯈꯪꯉꯝꯃꯦ ꯑꯩꯗꯤ ꯃꯧ ꯑꯅꯧꯕꯤꯅꯦ ꯍꯥꯏꯕ꯭ꯋꯥꯅꯤ ꯉꯔꯥꯡ ꯅꯍꯥꯟꯗ ꯌꯨꯝ ꯄꯥꯜꯂꯁꯨ ꯑꯃꯐꯥꯎ ꯈꯪꯗꯦ ꯑꯗꯨꯅ ꯑꯩꯅꯅꯦ ꯃꯤꯗ ꯍꯪꯗꯧ ꯁꯔꯨꯛꯄꯨꯗꯤ ꯏꯃꯥꯅꯕꯤꯗ ꯑꯣꯏꯅ ꯍꯪꯉꯒꯦ ꯅꯉꯣꯟꯗ ꯑꯣꯏꯅ ꯍꯪꯉꯒꯦ ꯍꯪꯉꯛꯄꯩ ꯏꯀꯥꯏ ꯍꯥꯏꯕ ꯃꯤ ꯃꯥꯡꯗ ꯏꯃꯣꯏꯅꯨ ꯀꯃꯥꯏ ꯇꯧꯕꯅꯣꯒꯥꯏꯗꯣ ꯑꯩ ꯁꯨꯝ ꯃꯄꯥꯟꯂꯝꯗ ꯂꯩꯔꯃꯤꯅ ꯑꯃꯣꯃꯩ ꯈꯪꯗ꯭ꯔꯦ ꯏꯃꯣꯏꯅꯨꯒꯤ ꯃꯇꯥꯡꯗ ꯑꯗꯨꯗꯩ ꯍꯌꯦꯡ ꯈꯪꯗ꯭ꯔꯁꯨ ꯃꯈꯥ ꯃꯇꯨꯡꯗ ꯈꯪꯗ꯭ꯔꯁꯨ ꯑꯗꯨꯝ ꯍꯪꯉꯛꯀꯦꯕ ꯏꯃꯣꯏꯅꯨ ꯀꯃꯥꯏ ꯀꯃꯥꯏ ꯇꯧꯕꯅꯣꯗꯣ ꯑꯗꯨꯏꯗꯨ ꯍꯌꯦꯡ ꯏꯃꯣꯏꯅꯨ ꯅꯨꯃꯤꯠꯇꯨ ꯄꯣꯠꯂꯥꯡꯕ ꯆꯠꯃꯤꯟꯅꯔꯨꯁꯦ ꯍꯣꯏ ꯑꯗꯨ ꯑꯥ ꯎꯝ ꯍꯣꯏ ꯅꯣꯏꯒꯤꯗꯤ ꯃꯤꯗꯥ ꯌꯥꯝꯕꯅꯤꯅ ꯉꯥ ꯌꯥꯝ ꯆꯥꯎꯗꯕ ꯌꯥꯔꯔꯣꯏ ꯑꯩꯈꯣꯏꯒꯤꯗꯤ ꯃꯤꯗꯥ ꯌꯥꯝꯗꯦ ꯑꯣ ꯎꯝ ꯍꯣꯏ ꯑꯗꯨꯑꯣꯏꯗꯤ ꯑꯗꯨꯒꯤ ꯅꯨꯃꯤꯠꯇꯣ ꯑꯗꯨꯝ ꯄꯥꯎ ꯐꯥꯎꯅꯔꯒꯅꯦ ꯏꯃꯣꯏꯅꯨ ꯅꯨꯃꯤꯠꯇꯨꯗ ꯏꯕꯥꯅꯤ ꯕꯖꯥꯔ ꯆꯠꯂꯒꯅꯦ ꯄꯣꯠꯆꯩ ꯀꯩꯀꯥ ꯂꯥꯡꯃꯤꯟꯅꯔꯨꯔꯒ ꯑꯗꯨꯃꯥꯏꯅ ꯇꯧꯔꯁꯦ ꯍꯣꯏ ꯑꯗꯨꯒꯤ ꯍꯪꯕꯤꯒꯦ ꯑꯩ ꯐꯣꯟ ꯇꯧꯔꯩꯑꯃꯤ ꯏꯃꯣꯏꯅꯨꯒꯤ ꯀꯃꯥꯏ ꯀꯃꯥꯏꯅ ꯇꯧꯕꯅꯣ ꯀꯃꯥꯏ ꯇꯧꯕꯅꯣ ꯈꯪꯗꯅꯗꯤ ꯑꯃꯨꯛ ꯂꯥꯏꯒꯤ ꯊꯕꯛ ꯍꯥꯏꯁꯤꯗꯤ ꯂꯨꯏꯗꯣ ꯋꯥꯛꯆꯤꯡꯒꯤ ꯀꯌꯥꯅꯤ ꯄꯥꯟꯕ ꯍꯥꯏꯕ ꯑꯣ ꯍꯣꯏ ꯑꯗꯨꯑꯣꯏꯗꯤ ꯑꯗꯨꯒꯤ ꯅꯨꯃꯤꯠꯇꯨ ꯑꯗꯨꯗ ꯑꯗꯨꯝ ꯄꯨꯜꯂꯁꯤ ꯑꯩ ꯀꯦꯂꯦꯟꯗꯔꯗ ꯀꯦꯂꯦꯟꯗꯔ ꯑꯃꯁꯨ ꯂꯩꯈꯤꯒꯦ ꯑꯩ ꯑꯝꯕꯣꯛ ꯈꯪꯗꯔꯦ ꯋꯥꯛꯆꯤꯡꯒꯤ ꯇꯔꯥꯅꯤꯊꯣꯏꯅꯤ ꯄꯥꯟꯕ ꯏꯃꯣꯏꯅꯨ ꯇꯥꯏꯗꯣ ꯀꯥꯎꯊꯣꯛꯈꯤꯕꯒꯤ ꯍꯣ ꯍꯣꯏ ꯍꯣ ꯍꯣꯏ ꯑꯗꯨꯑꯣꯏꯗꯤ ꯊꯝꯃꯒꯦꯀꯣ ꯑꯃꯨꯛ ꯑꯗꯨꯗ ꯑꯃꯨꯛ ꯄꯥꯎ ꯐꯥꯎꯅꯔꯁꯤ ꯍꯣ ꯊꯝꯃꯦ ꯊꯝꯃꯦ